ꯍꯜꯂꯣ ꯁꯤꯖꯦ ꯀꯣꯁ ꯅꯠꯇ꯭ꯔꯣ

ꯅꯍꯥꯟꯒꯤ ꯅꯪꯅ ꯑꯩꯈꯣꯏꯅ ꯗꯥꯏꯠꯀꯤ ꯃꯇꯥꯡꯗ ꯑꯗꯨꯒ ꯑꯥꯎ ꯃꯥꯟꯅꯦ ꯍꯣꯏ ꯎꯝ ꯎꯝ ꯑꯧ ꯍꯣꯏ ꯑꯦꯛꯁꯔꯁꯥꯏꯖ ꯀꯨꯝꯕ ꯑꯗꯨꯝ ꯇꯧꯋꯦ

ꯎꯝ ꯑꯗꯣ ꯏꯆꯦ ꯑꯗꯨꯒꯤ ꯏꯁꯇꯦꯞꯁꯦ ꯑꯗꯨꯝ ꯀꯟꯇꯤꯅ꯭ꯌꯨ ꯇꯧꯔꯒ ꯂꯩꯌꯦꯕꯀꯣ ꯎꯝ ꯑꯗꯨ ꯀꯟꯇꯤꯅ꯭ꯌꯨ ꯇꯧꯕꯁꯦ ꯌꯥꯝ ꯋꯥꯕ ꯍꯥꯏꯕꯗꯤ ꯈꯪꯗꯦ ꯑꯍꯥꯟꯕ ꯑꯣꯏꯕꯒꯤꯔꯥ ꯅꯠꯇ꯭ꯔꯒ ꯍꯛꯆꯥꯡꯁꯦ ꯌꯥꯝ ꯋꯥꯕ ꯑꯩꯁꯦ ꯎꯝ ꯑꯩꯁꯦ ꯍꯟꯗꯛꯁꯦ ꯗꯥꯏꯠꯁꯦ ꯐꯖꯅ ꯆꯥꯗ꯭ꯔꯦꯅꯦ ꯎꯝ ꯎꯝ

ꯎꯝ ꯎꯝ ꯎꯝ ꯎꯝ ꯎꯝ ꯑꯗꯨꯒ ꯁꯥꯟꯅꯕꯁꯤꯅ ꯀꯔꯃꯥꯏꯅ ꯍꯥꯏꯕꯗꯤ ꯅꯨꯃꯤꯠ ꯑꯃꯗ ꯎꯝ ꯑꯗꯨ ꯄꯨꯡ ꯑꯃꯒꯨꯝꯕ ꯑꯣꯏꯒꯦꯔꯥ ꯅꯠꯇ꯭ꯔ ꯑꯃ ꯍꯦꯟꯅ

ꯑꯗꯨ ꯇ꯭ꯔꯦꯅꯤꯡꯁꯦ ꯅꯉꯣꯟꯗ ꯂꯥꯛꯑꯒ ꯇꯧꯕꯗꯤ ꯌꯥꯒꯗ꯭ꯔꯥ ꯑ ꯑ ꯎꯝ ꯎꯝ ꯑꯗꯨ ꯃꯃꯜꯗꯤ ꯀꯌꯥꯒꯨꯝꯕꯗꯤ ꯑꯣꯏꯒꯗ꯭ꯔꯥ ꯑꯩ ꯌꯥꯎꯕ ꯂꯥꯛꯑꯗꯤ ꯎꯝ ꯎꯝ ꯑ ꯎꯝ ꯎꯝ ꯑꯗꯨꯁꯨ ꯋꯥꯟ ꯃꯟꯒꯤꯔꯥ ꯅꯠꯇ꯭ꯔꯒ ꯄꯥꯔ ꯑꯋꯥꯔꯒꯤꯔꯥ ꯑ ꯑ ꯑ ꯎꯝ ꯑꯗꯨ ꯌꯥꯏꯅꯦ ꯌꯥꯔꯗꯤ ꯎꯝ ꯍꯌꯦꯡꯗꯒꯤ ꯌꯥꯎꯒꯦ ꯑꯩꯁꯨ ꯎꯝ ꯍꯣꯏ ꯍꯣꯏ ꯑꯗꯨꯗꯤ ꯌꯥꯝ ꯅꯨꯡꯉꯥꯏꯔꯦ ꯎꯝ